ꯁꯔꯀꯥꯔꯒꯤ ꯁ꯭ꯀꯨꯜꯗ ꯃꯤꯠ ꯗꯦ ꯃꯤꯟꯒꯤ ꯐꯤꯕꯝꯁꯦ ꯑꯗꯨꯝ ꯃꯤꯠ ꯗꯦ ꯃꯤꯜꯁꯦ ꯄꯤ ꯄꯤꯕꯤ ꯑꯉꯥꯡꯈꯩꯗ ꯑꯗꯣ ꯃꯤꯠ ꯗꯦ ꯃꯤꯟ ꯄꯤꯕꯅ ꯁꯥꯇ꯭ꯔꯥꯁꯤꯡꯗ ꯀꯥꯟꯅꯕꯁꯦ ꯍꯣꯏ ꯃꯣꯏꯅ ꯃꯤꯠ ꯗꯦ ꯃꯤꯟ ꯄꯤꯕ ꯍꯥꯏꯁꯦ ꯃꯤꯠ ꯗꯦ ꯃꯤꯜꯁꯦ ꯄꯤꯕꯤꯕ ꯍꯥꯏꯗꯤ ꯁꯥꯇ꯭ꯔꯥꯈꯩꯅ ꯁ꯭ꯀꯨꯜ ꯂꯥꯛꯄ ꯃꯇꯝꯗ ꯆꯥꯛ ꯆꯥꯗꯕ ꯈꯣꯠꯇꯕ ꯃꯌꯥꯝ ꯌꯥꯎꯔꯛꯄ ꯃꯌꯥꯝꯗꯣ ꯃꯤꯠ ꯗꯦ ꯃꯤꯜꯁꯦ ꯄꯤꯕꯤꯔꯕꯅꯤꯅ ꯍꯥꯏꯗꯤ ꯃꯣꯏꯅ ꯆꯥꯛ ꯆꯥꯔꯛꯇꯕ ꯈꯣꯠꯇꯕ ꯆꯥꯔꯥꯝ ꯆꯇꯠꯅꯕ ꯀꯌꯥꯝꯃꯨꯛ ꯀꯨꯝꯕ ꯃꯔꯝ ꯃꯌꯥꯝ ꯑꯃ ꯂꯩꯔꯝꯕꯗꯣ ꯑꯝꯇ ꯂꯩꯔꯔꯣꯏ ꯃꯤꯠ ꯗꯦ ꯃꯤꯟ ꯄꯤꯔꯃꯤꯅ ꯍꯥꯏꯗꯤ ꯍꯥꯏꯗꯤ ꯑꯋꯥꯕꯈꯩꯗꯣ ꯄꯤꯔꯔꯣꯏꯕ ꯍꯥꯏꯗꯤ ꯑꯩꯈꯣꯏꯅ ꯏꯁꯥ ꯅꯥꯕꯗ ꯇꯣꯏꯅ ꯆꯥꯛ ꯆꯥꯔꯛꯇ꯭ꯔꯦ ꯈꯜꯂꯣ ꯆꯥꯛ ꯆꯥꯔꯛꯇ꯭ꯔꯗꯤ ꯀꯃꯥꯏꯅ ꯂꯥꯏꯔꯤꯛ ꯄꯥꯅꯤꯡꯅꯤ ꯅꯠꯇ꯭ꯔꯅꯦ ꯑꯗꯨꯅ ꯆꯥꯛꯁꯦ ꯍꯥꯏꯗꯤ ꯃꯤꯠ ꯗꯦ ꯃꯤꯜꯁꯦ ꯄꯤꯕꯤꯔꯕꯅꯤꯅ ꯍꯥꯏꯗꯤ ꯃꯣꯏꯒꯤ ꯑꯔꯥꯝ ꯈꯧꯔꯥꯡꯕꯗꯨ ꯈꯔ ꯀꯣꯛꯍꯜꯂꯅꯤ ꯀꯣꯛꯍꯜꯂꯕꯅꯤꯅ ꯍꯥꯏꯗꯤ ꯃꯣꯏ ꯃꯁꯥꯗ ꯂꯥꯏꯔꯤꯛ ꯂꯥꯏꯁꯨꯒꯤ ꯃꯇꯥꯡꯗꯗꯤ ꯀꯩꯁꯨ ꯀꯥꯏꯕꯗꯤ ꯀꯩꯁꯨ ꯄꯤꯗꯦ ꯑꯗꯨꯝ ꯃꯤꯠ ꯗꯦ ꯃꯤꯜ ꯄꯤꯕꯁꯤꯅꯗꯤ ꯁ꯭ꯔꯀꯥꯔꯒꯤ ꯁ꯭ꯀꯨꯜꯗꯗꯤ ꯌꯥꯝꯅ ꯐꯩ ꯌꯥꯝ ꯃꯔꯨ ꯑꯣꯏ ꯑꯉꯥꯡꯈꯩꯗꯁꯨ ꯌꯥꯝꯅ ꯍꯥꯏꯗꯤ ꯆꯥꯛ ꯆꯥꯔꯛꯇꯕ ꯁ꯭ꯀꯨꯟ ꯆꯠꯄꯗ ꯍꯥꯏꯗꯤ ꯅꯪꯗꯕ ꯃꯌꯥꯝꯁꯨ ꯃꯤꯠ ꯗꯦ ꯃꯤꯜꯁꯦ ꯄꯤꯕꯤꯔꯝꯅꯤꯅ ꯃꯣꯏ ꯂꯣꯏꯅ ꯅꯪꯉꯦꯕ ꯑꯗꯨꯅ ꯁ꯭ꯔꯀꯥꯔꯒꯤ ꯁ꯭ꯀꯨꯜꯗ ꯃꯤꯠ ꯗꯦ ꯃꯤꯜ ꯄꯤꯕꯁꯦ ꯐꯩ